ꯑꯩꯈꯣꯏ ꯀꯣꯜ ꯂꯤꯛ ꯐꯦꯡꯕ ꯃꯇꯝꯗ ꯉꯜꯂꯤꯉꯩ ꯑꯩꯈꯣꯏꯅ ꯍꯧꯖꯤꯛꯐꯥꯎꯗ ꯑꯗꯨꯝ ꯃꯤ ꯏꯃꯨꯡ ꯈꯔꯗ ꯁꯤꯖꯤꯟꯅꯕꯁꯦ ꯎꯠ ꯑꯩꯈꯣꯏꯒꯤ ꯃꯩ ꯊꯥꯗꯣꯛꯈ꯭ꯔꯕ ꯃꯇꯨꯡꯗ ꯁꯤꯖꯤꯟꯅꯕ ꯆꯥꯔꯀꯣꯜꯁꯤꯅ ꯑꯩꯈꯣꯏꯒꯤ ꯀꯣꯟ ꯐꯦꯡꯕ ꯑꯃ ꯇꯧꯕꯁꯦ ꯌꯥꯝ ꯇꯣꯏꯅ ꯇꯧꯅꯔꯝꯃꯦ ꯍꯧꯖꯤꯛꯇꯤ ꯑꯗꯨꯝ ꯑꯩꯈꯣꯏꯒꯤ ꯌꯨꯇꯦꯟꯁꯤꯟꯁꯤꯡꯁꯦ ꯐꯦꯡꯕ ꯃꯇꯝꯗ ꯑꯩꯈꯣꯏꯒꯤ ꯁꯔꯞꯀꯨꯝꯕ ꯑꯗꯒꯤ ꯇꯣꯉꯥꯟ ꯇꯣꯉꯥꯟꯕ ꯑꯩꯈꯣꯏꯒꯤ ꯀꯦꯃꯤꯀꯦꯜ ꯀꯩꯅꯣꯁꯤꯡꯁꯦ ꯁꯤꯖꯤꯟꯅꯔꯒ ꯍꯧꯖꯤꯛꯇꯤ ꯐꯦꯡꯅꯔꯦ ꯑꯗꯣ ꯍꯥꯟꯅꯒꯤ ꯑꯍꯜꯁꯤꯡꯅꯗꯤ ꯑꯩꯈꯣꯏ ꯎꯠꯅ ꯐꯦꯡꯕꯅ ꯑꯩꯈꯣꯏ ꯀꯣꯟꯁꯦ ꯃꯆꯨ ꯊꯣꯛꯄ ꯂꯪꯕ ꯍꯦꯜꯂꯦ ꯅꯥꯟꯕ ꯍꯦꯜꯂꯦꯅ ꯎꯠꯅ ꯑꯌꯥꯝꯕꯅ ꯐꯦꯡꯉꯦ ꯍꯧꯖꯤꯛꯁꯨ ꯃꯔꯛ ꯃꯔꯛꯇ ꯑꯩꯈꯣꯏ ꯎꯠꯅ ꯐꯦꯡꯕꯁꯦ ꯑꯗꯨꯝ ꯊꯦꯡꯅꯩ